ꯃꯐꯝ ꯑꯄꯤꯛꯄ ꯀꯌꯥꯗꯁꯨ ꯑꯩꯈꯣꯏꯅ ꯑꯦꯟꯁꯥꯡꯁꯦ ꯑꯗꯨꯝ ꯊꯥꯅꯩ ꯍꯥꯏꯕꯗꯤ ꯑꯦꯟꯁꯥꯡ ꯍꯥꯏꯔꯒ ꯍꯪꯒꯥꯝꯒꯨꯝꯕ ꯑꯥꯜꯂꯨꯒꯨꯝꯕ ꯈꯥꯃꯦꯟ ꯈꯥꯃꯦꯟ ꯑꯁꯤꯟꯕꯤ ꯑꯗꯒꯤ ꯃꯥꯏꯔꯦꯟ ꯑꯗꯒꯤ ꯈꯣꯡꯗ꯭ꯔꯨꯝ ꯑꯗꯒꯤ ꯊꯕꯤꯒꯨꯝꯕ ꯍꯋꯥꯏ ꯍꯋꯥꯏꯗ ꯃꯈꯜ ꯃꯈꯜ ꯂꯩꯈ꯭ꯔꯦ ꯍꯋꯥꯏ ꯑꯁꯥꯡꯕꯤ ꯑꯗꯒꯤ ꯀꯣꯂꯤ ꯍꯋꯥꯏ ꯃꯈꯜ ꯃꯈꯜ ꯁꯤꯒꯨꯝꯕꯁꯦ ꯑꯗꯨꯝ ꯑꯩꯈꯣꯏ ꯑꯗꯨꯝ ꯊꯥꯅꯩ ꯃꯇꯝ ꯃꯇꯝꯒꯤ ꯑꯣꯏꯕ ꯑꯦꯟꯁꯥꯡꯁꯤꯡꯁꯦ ꯑꯗꯨꯝ ꯊꯥꯅꯩ ꯑꯗꯒꯤ ꯍꯋꯥꯏ ꯊ꯭ꯔꯥꯛ ꯍꯋꯥꯏ ꯃꯨꯕꯤ ꯃꯈꯜ ꯃꯈꯜꯁꯦ ꯑꯗꯨꯝ ꯃꯇꯝꯒꯤ ꯃꯇꯨꯡ ꯏꯟꯅ ꯑꯗꯨꯝ ꯊꯥꯏ ꯑꯗꯨꯒ ꯎ ꯃꯣꯔꯣꯛ ꯊꯥꯕꯁꯦ ꯒꯝꯂꯥꯗ ꯊꯥꯕ ꯑꯣꯏꯒꯦꯔ ꯅꯠꯇ꯭ꯔꯒ ꯕꯣꯔꯥꯗ ꯊꯥꯔꯁꯨ ꯑꯗꯨꯝ ꯎ ꯃꯣꯔꯣꯛꯀꯤ ꯑꯣꯏꯕ ꯃꯥꯒꯤ ꯃꯍꯥꯎ ꯁꯥꯕꯁꯦ ꯑꯗꯨꯝ ꯁꯥꯏ ꯀꯔꯤꯝꯇ ꯈꯦꯠꯅꯕ ꯈꯦꯠꯅꯕꯗꯤ ꯑꯗꯨꯝ ꯂꯩꯇꯦ ꯍꯥꯏꯕꯗꯤ ꯃꯣꯔꯣꯛꯅꯤꯅ ꯎ ꯃꯣꯔꯣꯛꯅꯤꯅ ꯁꯥꯏ ꯃꯥꯁꯨ ꯑꯗꯨꯝ ꯒꯝꯂꯥꯗ ꯑꯣꯏꯔꯁꯨ ꯎ ꯃꯣꯔꯣꯛ ꯑꯗꯒꯤ ꯕꯣꯔꯥꯗ ꯑꯣꯏꯔꯁꯨ ꯃꯥꯁꯨ ꯍꯥꯏꯗꯤ ꯃꯥꯒꯤ ꯊꯥꯕꯝꯗꯨ ꯂꯩꯕꯥꯛꯇ ꯑꯣꯏꯕꯅꯤꯅ ꯑꯗꯨꯝ ꯂꯩꯕꯥꯛꯀꯤ ꯃꯥꯒꯤ ꯂꯩꯕꯥꯛꯇꯒꯤ ꯍꯧꯔꯛꯄ ꯑꯣꯏꯕꯅꯤꯅ ꯑꯗꯨꯝ ꯁꯥꯏ ꯃꯣꯔꯣꯛꯇꯣ ꯀꯔꯤꯝꯇ ꯈꯦꯠꯅꯕ ꯂꯩꯇꯦ ꯎ ꯃꯣꯔꯣꯛꯇ ꯁꯤꯗ ꯍꯥꯏꯗꯤ ꯗꯥꯏꯔꯤꯛ ꯃꯈꯥꯗ ꯏꯪꯈꯣꯜꯗ ꯊꯥꯕ ꯎ ꯃꯣꯔꯣꯛ ꯑꯗꯒꯤ ꯒꯝꯂꯥꯗ ꯊꯥꯕ ꯎ ꯃꯣꯔꯣꯛꯅ ꯁꯥꯕ ꯍꯦꯜꯂꯤ ꯍꯦꯟꯗꯦ ꯍꯥꯏꯕ ꯂꯩꯇꯦ ꯑꯗꯨꯝ ꯑꯩꯈꯣꯏꯅ ꯆꯥꯕ ꯃꯇꯝꯗ ꯑꯗꯨꯝ ꯁꯥꯕꯒꯤ ꯃꯍꯥꯎ ꯑꯗꯨꯝ ꯁꯥꯏ ꯃꯥꯁꯦ ꯎ ꯃꯣꯔꯣꯛꯇꯤ ꯑꯗꯨꯝ ꯈꯤꯇꯪ ꯆꯥꯕꯗꯁꯨ ꯑꯗꯨꯝ ꯁꯥꯕ ꯑꯣꯏꯔꯕꯅꯤꯅ ꯃꯉꯣꯟꯗ ꯍꯦꯟꯕ ꯍꯦꯟꯗꯕ ꯍꯥꯏꯕꯗꯨ ꯂꯩꯇꯦ ꯎ ꯃꯣꯔꯣꯛꯇꯤ ꯑꯗꯨꯝ ꯁꯥꯔꯦ ꯒꯝꯂꯥꯗ ꯊꯥꯔꯁꯨ ꯕꯣꯔꯥꯗ ꯊꯥꯔꯁꯨ ꯑꯦꯅꯤ ꯃꯐꯝ ꯑꯃꯗ ꯊꯥꯔꯁꯨ ꯑꯗꯨꯝ ꯎ ꯃꯣꯔꯣꯛꯀꯤꯗꯤ ꯑꯗꯨꯝ ꯁꯥꯔꯦ ꯑꯗꯨꯅ ꯀꯔꯤꯝꯇ ꯈꯦꯠꯅꯕ ꯂꯩꯇꯦ